ꯑꯩꯈꯣꯏꯅ ꯂꯥꯌꯦꯡꯁꯪ ꯆꯠꯄꯗ ꯍꯣꯁꯄꯤꯇꯥꯜ ꯆꯠꯄꯗ ꯍꯥꯏꯗꯤ ꯑꯩꯈꯣꯏꯅ ꯑꯋꯥꯕ ꯀꯌꯥ ꯃꯥꯏꯌꯣꯛꯅꯔꯛꯏ ꯍꯥꯏꯕꯗꯤ ꯍꯥꯏꯗꯤ ꯑꯩꯈꯣꯏꯅ ꯀ꯭ꯌꯨꯗ ꯂꯦꯞꯄꯗ ꯑꯣꯏꯔꯁꯨꯀꯣ ꯃꯤꯁꯦ ꯍꯥꯏꯗꯤ ꯑꯩꯈꯣꯏꯅ ꯌꯥꯝ ꯑꯩꯈꯣꯏꯅ ꯍꯧꯖꯤꯛꯇꯤ ꯈꯤꯇꯪ ꯍꯥꯏꯗꯤ ꯀ꯭ꯌꯨꯁꯤ ꯌꯥꯝ ꯁꯥꯡ ꯁꯥꯡꯅ ꯂꯦꯞꯄꯦ ꯍꯥꯏꯗꯤ ꯑꯩꯈꯣꯏꯅ ꯍꯥꯏꯗꯤ ꯃꯣꯏꯅ ꯈꯔ ꯍꯥꯏꯗꯤ ꯌꯥꯝꯅ ꯑꯍꯟ ꯑꯣꯏꯕꯁꯨ ꯌꯥꯝ ꯌꯥꯎꯋꯤꯀꯣ ꯃꯔꯛꯇ ꯌꯥꯝ ꯅꯨꯡꯉꯥꯏꯇꯦ ꯍꯥꯏꯗꯤ ꯅꯍꯥ ꯑꯣꯏꯕꯁꯤꯅ ꯈꯔꯗꯤ ꯀ꯭ꯌꯨ ꯂꯦꯞꯄꯁꯤ ꯈꯔ ꯋꯥꯔꯁꯨ ꯑꯗꯨꯝ ꯈꯔ ꯉꯝꯃꯤꯀꯣ ꯑꯗꯣ ꯑꯍꯟ ꯑꯣꯏꯕ ꯌꯥꯝ ꯁꯣꯟꯕꯁꯨ ꯌꯥꯎꯋꯤꯀꯣ ꯑꯗꯨ ꯀ꯭ꯌꯨ ꯁꯥꯡ ꯁꯥꯡꯅ ꯂꯦꯞꯄꯁꯤꯗ ꯑꯗꯨꯝ ꯋꯥꯔꯛꯃꯟꯗꯅ ꯃꯁꯥꯁꯨ ꯅꯥꯔꯛꯄꯁꯨ ꯌꯥꯎꯋꯤꯀꯣ ꯍꯦꯟꯖꯤꯟꯅ ꯑꯗꯨ ꯀ꯭ꯌꯨꯁꯤ ꯃꯣꯏꯅ ꯌꯦꯡꯕꯤꯔꯒ ꯍꯥꯏꯗꯤ ꯄꯦꯁꯦꯟꯗꯣ ꯀꯔꯝꯕꯅꯣ ꯍꯥꯏꯔ ꯈꯔ ꯍꯥꯟꯅ ꯆꯥꯟꯁꯀꯨꯝꯕ ꯄꯤꯕꯤꯔꯗꯤ ꯈꯔ ꯅꯨꯡꯉꯥꯏꯅꯤꯅ ꯈꯜꯂꯤ ꯍꯥꯏꯗꯤ ꯃꯣꯏꯅ ꯍꯥꯟꯅ ꯍꯥꯏꯗꯤ ꯌꯥꯝꯅ ꯀꯟꯅ ꯍꯦꯟꯅ ꯅꯥꯗꯅ ꯂꯥꯛꯑꯕꯅꯤꯅ ꯑꯃꯨꯛ ꯍꯦꯟꯅ ꯍꯥꯏꯗꯤ ꯈꯨꯗꯣꯡꯆꯥꯕꯗꯣ ꯈꯔ ꯄꯤꯕꯤꯔꯗꯤ ꯃꯣꯏꯁꯨ ꯑꯥꯗꯒꯤ ꯂꯥꯞꯅ ꯑꯃ ꯂꯥꯛꯄꯁꯨ ꯌꯥꯎꯋꯤꯀꯣ ꯌꯦꯡꯕꯗ ꯂꯥꯌꯦꯡꯁꯪ ꯂꯥꯛꯄꯗ ꯑꯗꯨ ꯈꯔ ꯑꯁꯤꯒꯤꯁꯤ ꯈꯔ ꯌꯦꯡꯕꯤꯔꯗꯤ ꯈꯔ ꯅꯨꯡꯉꯥꯏꯅꯤ ꯈꯜꯂꯤ ꯑꯗꯨꯒ ꯑꯩꯈꯣꯏꯒꯤ ꯆꯠꯄꯗ ꯍꯣꯁꯄꯤꯇꯥꯜ ꯆꯠꯄꯗ ꯒꯕꯔꯃꯦꯟꯒꯤꯁꯤ ꯑꯩꯈꯣꯏꯒꯤ ꯍꯥꯏꯗꯤ ꯌꯥꯝꯅ ꯌꯥꯝꯅ ꯈꯔ ꯅꯥꯟꯕꯁꯤ ꯈꯔ ꯋꯥꯠꯂꯤꯅ ꯑꯩꯅ ꯈꯔ ꯈꯜꯂꯤꯅ ꯈꯜꯂꯤ ꯇꯣꯏꯂꯦꯠꯇ ꯑꯣꯏꯔꯣ ꯍꯥꯏꯗꯤ ꯂꯨꯅ ꯅꯥꯟꯅ ꯂꯩꯇꯕ ꯍꯥꯏꯗꯤ ꯗꯁꯕꯤꯟꯁꯨ ꯐꯖꯅ ꯈꯤꯜꯂꯒꯁꯨꯀꯣ ꯃꯤꯅ ꯐꯖꯅ ꯁꯤꯖꯤꯟꯅꯕꯤꯗꯕ ꯗꯁꯕꯤꯟꯁꯨ ꯐꯖꯅ ꯈꯤꯜꯂꯁꯨ ꯍꯥꯏꯗ ꯃꯐꯝ ꯑꯃ ꯈꯤꯜꯂꯒ ꯃꯐꯝ ꯑꯃꯗ ꯈꯤꯟꯗꯕ ꯑꯗꯨ ꯃꯣꯏꯅ ꯀ꯭ꯋꯥ ꯂꯥꯡ ꯆꯥꯔꯒ ꯑꯩꯈꯣꯏ ꯋꯥꯜꯗ ꯏꯁꯄꯤꯠ ꯇꯧꯊꯣꯛꯄꯀꯣ ꯃꯍꯤꯒꯨꯝ ꯁꯤꯠꯆꯤꯟꯕ ꯇꯧꯕꯤꯔꯣꯏꯗꯕꯅꯤ ꯆꯨꯔꯨꯞ ꯂꯥꯡ ꯊꯛꯑꯒ ꯀꯥꯆꯤꯟ ꯀꯥꯆꯤꯟꯗ ꯂꯪꯁꯤꯟꯕꯤꯔꯣꯏꯗꯕꯅꯤ ꯌꯨꯁ ꯐꯖꯅ ꯗꯁꯕꯤꯟꯗ ꯌꯨꯁ ꯇꯧꯒꯗꯝꯅꯤ ꯍꯣꯁꯄꯤꯇꯥꯜ ꯆꯠꯂꯁꯨ ꯑꯩꯈꯣꯏꯅ ꯅꯤꯠ ꯑꯦꯟ ꯀ꯭ꯂꯤꯟꯗ ꯐꯖꯅ ꯑꯩꯈꯣꯏꯅ ꯌꯨꯁ ꯇꯧꯕꯤꯒꯗꯝꯅꯤ ꯗꯁꯕꯤꯟ ꯌꯨꯁ ꯇꯧꯒꯗꯝꯅꯤ ꯑꯗꯨꯒ ꯑꯗꯨ ꯍꯥꯟꯅ ꯑꯩꯈꯣꯏꯅ ꯀ꯭ꯌꯨ ꯂꯦꯞꯄꯒ ꯑꯩꯈꯣꯏꯅ ꯌꯨꯝꯗ ꯂꯥꯛꯑ ꯃꯇꯨꯡꯗ ꯑꯩꯈꯣꯏꯅ ꯍꯧꯖꯤꯛꯇꯤ ꯑꯩꯈꯣꯏꯅ ꯍꯥꯏꯗꯤ ꯃꯤꯅ ꯈꯔ ꯄꯩꯁꯥ ꯈꯔ ꯀꯩꯗꯧꯕ ꯃꯤꯅ ꯍꯥꯏꯗꯤ ꯍꯥꯟꯅ ꯀꯧꯁꯤꯟꯕꯒꯨꯝꯕ ꯌꯥꯎꯈꯤꯕ ꯑꯩꯈꯣꯏꯅ ꯀꯧꯔꯛꯄꯗꯀꯣ ꯑꯩꯈꯣꯏꯅ ꯍꯥꯟꯅ ꯄꯤꯁꯤꯜꯂꯁꯨ ꯃꯣꯏꯅ ꯍꯥꯟꯅ ꯀꯧꯈꯤꯕ ꯌꯥꯎꯕ ꯁꯤꯁꯨ ꯅꯨꯡꯉꯥꯏꯇꯦ ꯍꯥꯏꯗꯤ ꯐꯖꯅ ꯍꯥꯏꯗꯤ ꯆꯠꯍꯟꯅꯤꯡꯉꯤ ꯁꯦꯔꯦꯜꯋꯥꯏꯇ ꯇꯧꯕꯁꯤ ꯑꯩꯈꯣꯏꯅ ꯑꯁꯤꯁꯨ ꯌꯥꯝ ꯅꯨꯡꯉꯥꯏꯇꯦ ꯑꯗꯨ ꯑꯗꯨ ꯍꯥꯟꯅ ꯑꯩꯈꯣꯏꯒꯤ ꯍꯧꯖꯤꯛꯀꯤ ꯑꯍꯟ ꯑꯣꯏꯕ ꯌꯥꯝ ꯂꯥꯛꯏꯀꯣ ꯑꯍꯟ ꯑꯣꯏꯕꯁꯤꯡꯁꯦ ꯇꯣꯉꯥꯟꯅ ꯐꯖꯅ ꯍꯥꯏꯗꯤ ꯍꯥꯏꯗꯤ ꯐꯖꯅ ꯍꯥꯏꯗꯤ ꯍꯣꯏꯗ ꯂꯥꯛꯂꯒ ꯃꯦ ꯑꯥꯏ ꯍꯦꯜꯞ ꯌꯨ ꯍꯥꯏꯔꯒ ꯑꯍꯟꯈꯛꯀꯤ ꯇꯣꯉꯥꯟꯅ ꯁꯤꯇꯤꯖꯦꯟꯒꯤ ꯇꯣꯉꯥꯟꯅ ꯍꯥꯏꯗꯤ ꯌꯦꯡꯁꯤꯟꯕꯤꯔꯒ ꯑꯍꯟꯅ ꯑꯍꯟꯒꯤ ꯍꯥꯏꯔ ꯐꯖꯅ ꯇ꯭ꯔꯤꯠꯃꯦꯟ ꯇꯧꯕꯤꯔꯗꯤ ꯐꯅꯤ ꯃꯣꯏꯁꯤꯁꯨ ꯈꯪꯕꯁꯨ ꯌꯥꯎꯋꯤ ꯈꯪꯗꯕꯁꯨ ꯌꯥꯎꯋꯤꯀꯣ ꯂꯥꯏꯔꯤꯛ ꯍꯩꯕꯁꯨ ꯌꯥꯎꯋꯤ ꯍꯩꯇꯕꯁꯨ ꯌꯥꯎꯋꯤ ꯍꯥꯏꯗꯤ ꯉꯥꯎꯅꯔꯒ ꯑꯗꯨꯝ ꯀꯛꯉꯥꯎꯅꯔꯒ ꯃꯔꯛꯇꯨꯗ ꯍꯣꯁꯄꯤꯇꯥꯜꯗ ꯂꯩꯕꯗꯣ ꯌꯦꯡꯕꯗ ꯅꯨꯡꯉꯥꯏꯇꯦ ꯑꯗꯨ ꯍꯣꯁꯄꯤꯇꯥꯜꯒꯤ ꯃꯤꯁꯤꯡꯅ ꯈꯔ ꯌꯦꯡꯁꯤꯟꯕꯤꯔꯗꯤ ꯅꯨꯡꯉꯥꯏꯅꯤ ꯈꯜꯂꯦ ꯂꯥꯛꯄꯗ ꯑꯍꯟ ꯑꯣꯏꯕꯁꯤꯡꯁꯦ